ꯑꯩꯅ ꯃꯃꯥꯑꯥꯔꯠꯇꯒꯤ ꯁ꯭ꯀꯤꯟ ꯀꯤꯌꯔ ꯄ꯭ꯔꯗꯛ ꯈꯔ ꯂꯩꯖꯔꯨꯏ ꯃꯗꯨꯗ ꯂꯩꯖꯈꯤꯕꯁꯤꯡ ꯑꯗꯨ ꯐꯦꯁ ꯀ꯭ꯔꯤꯝ ꯐꯦꯁ ꯋꯥꯁ ꯗꯦ ꯀ꯭ꯔꯤꯝ ꯅꯥꯏꯠ ꯀ꯭ꯔꯤꯝ ꯍꯥꯏꯔꯤꯕ ꯁꯦꯠꯁꯤꯡ ꯑꯁꯤ ꯂꯩꯖꯕꯅꯤ ꯃꯃꯜꯗꯤ ꯃꯇꯝꯗꯨꯗ ꯑꯩꯅ ꯂꯩꯈꯤꯕ ꯃꯇꯝꯗ ꯂꯨꯄꯥ ꯂꯤꯁꯤꯡ ꯃꯔꯤꯒ ꯆꯃꯉꯥꯃꯨꯛ ꯆꯪꯈꯤ ꯑꯗꯨꯕꯨ ꯌꯨꯇ꯭ꯌꯨꯞꯇ ꯑꯣꯟꯂꯥꯏꯟꯗ ꯃꯥꯒꯤ ꯑꯦꯕꯗꯥꯏꯁꯀꯤ ꯃꯇꯨꯡ ꯏꯟꯅ ꯑꯩꯒꯤ ꯁ꯭ꯀꯤꯟꯁꯦ ꯑꯣꯏꯂꯤꯁꯨ ꯑꯣꯏꯕꯅꯤ ꯃꯗꯨꯗ ꯊꯥꯕꯤꯔꯛꯄꯒꯤ ꯃꯇꯨꯡ ꯏꯟꯅ ꯑꯩꯅ ꯀꯥꯟꯅꯒꯗ꯭ꯔ ꯑꯩꯒꯤ ꯃꯥꯏꯁꯤꯗ ꯁꯤꯖꯤꯟꯅꯕꯗ ꯅꯨꯡꯉꯥꯏꯒꯗ꯭ꯔꯥ ꯈꯟꯗꯨꯅ ꯂꯩꯖꯔꯨꯕꯅꯤ ꯑꯗꯨꯕꯨ ꯃꯁꯤ ꯁꯤꯖꯤꯟꯅꯔꯕ ꯃꯇꯨꯡꯗ ꯅꯨꯃꯤꯠ ꯅꯤꯅꯤ ꯍꯨꯝꯅꯤꯗꯤ ꯑꯩꯒꯤ ꯃꯥꯏꯁꯤ ꯒ꯭ꯂꯣ ꯂꯥꯛꯄꯗꯧꯅ ꯈꯜꯂꯝꯃꯤ ꯑꯗꯨꯕꯨ ꯍꯞꯇꯥ ꯑꯃꯒꯨꯝꯕ ꯁꯤꯖꯤꯟꯅꯔꯛꯑꯕ ꯃꯇꯨꯡꯗꯗꯤ ꯁ꯭ꯀꯤꯟꯁꯤꯗ ꯏꯟꯐꯦꯛꯁꯟ ꯊꯣꯛꯄ ꯍꯧꯔꯛꯈꯤ ꯁ꯭ꯀꯤꯟꯗ ꯑꯩꯈꯣꯏꯒꯤ ꯃꯔꯨꯝ ꯃꯔꯨꯝ ꯇꯧꯕ ꯍꯥꯛꯀꯆꯕ ꯉꯥꯡꯁꯤꯜꯂꯛꯄ ꯃꯥꯏꯁꯤ ꯁꯥꯒꯠꯄ ꯑꯁꯤꯒꯨꯝꯕ ꯀꯌꯥ ꯑꯃ ꯊꯣꯛꯈꯤ ꯑꯩꯒꯤ ꯁ꯭ꯀꯤꯟꯅ ꯆꯥꯟꯅꯗꯕ ꯑꯣꯏꯔꯝꯕꯁꯨ ꯌꯥꯏ ꯑꯗꯨꯃꯛꯄꯨ ꯃꯁꯤꯒꯤ ꯄꯣꯠ ꯑꯁꯤ ꯑꯩꯅ ꯁꯤꯖꯤꯟꯅꯔꯨꯕꯗ ꯅꯨꯡꯉꯥꯏꯔꯔꯣꯏ ꯈꯟꯕꯗꯒꯤ ꯌꯥꯝ ꯀꯨꯏꯅꯕꯨꯗꯤ ꯁꯤꯖꯤꯟꯅꯈꯤꯗ꯭ꯔꯦ ꯃꯇꯨꯡꯗꯁꯨ ꯑꯃꯨꯛ ꯂꯩꯖꯈꯤꯗ꯭ꯔꯦ ꯑꯗꯨꯒ ꯍꯧꯖꯤꯛ ꯍꯧꯖꯤꯛꯀꯤ ꯑꯣꯏꯅꯗꯤ ꯑꯩ ꯃꯁꯤꯒꯤ ꯄꯣꯠꯁꯦ ꯄ꯭ꯔꯗꯛꯁꯦ ꯁꯤꯖꯤꯟꯅꯗꯅ ꯑꯇꯣꯞꯄ ꯄ꯭ꯔꯗꯛ ꯁꯤꯖꯤꯟꯅꯗꯨꯅ ꯍꯥꯟꯅꯒꯤ ꯇꯥꯏꯞꯇ ꯁ꯭ꯀꯤꯟ ꯇꯥꯏꯞꯇ ꯑꯃꯨꯛ ꯍꯟꯖꯤꯜꯂꯛꯄ ꯉꯝꯖꯔꯦ